ꯍꯜꯂꯣ ꯍꯜꯂꯣ ꯑꯣ ꯃꯦꯝꯁꯤ ꯑꯩꯅ ꯑꯥ ꯑꯩꯈꯣꯏ ꯃꯅꯤꯄꯨꯔꯒꯤ ꯆꯤꯟꯖꯥꯛꯇ ꯁꯨꯝ ꯑꯇꯩ ꯀꯔꯤ ꯀꯔꯤ ꯍꯪꯅꯤꯡꯕ ꯃꯔꯝꯁꯤꯡ ꯈꯔ ꯏꯔꯣꯟꯕ ꯑꯗꯒꯤ ꯉꯥ ꯊꯣꯡꯕ ꯍꯪꯒꯥꯝ ꯐꯨꯠꯄ

ꯑꯣ ꯍꯥꯏꯔꯤꯕ ꯃꯅꯥ ꯃꯁꯤꯡꯁꯤ ꯃꯦꯝꯒꯤ ꯑꯗꯨꯝ ꯀꯤꯆꯟꯗ ꯑꯗꯨꯝ ꯆꯪꯉꯦ

ꯐꯔꯦ ꯐꯔꯦ ꯑꯗꯨꯗꯤ ꯂꯣꯏꯅ ꯁꯤꯜ ꯂꯥꯡꯕꯤꯔꯒ ꯃꯦꯝꯅ ꯑꯗꯨꯝ ꯀꯩꯅꯣ ꯇꯧꯕꯣꯔꯣ ꯑꯗꯨ ꯐꯣꯟꯁꯤ ꯊꯝꯖꯔꯒꯦ